ꯑꯩꯍꯥꯛꯀꯤ ꯏꯪꯈꯣꯜ ꯅꯠꯇ꯭ꯔꯒ ꯂꯩꯀꯣꯜ ꯑꯁꯤ ꯆꯥꯛꯁꯪꯗꯒꯤ ꯉꯥꯛꯊꯣꯛꯄ ꯃꯔꯨ ꯑꯣꯏ ꯑꯗꯨꯒꯤꯗꯃꯛ ꯑꯩꯈꯣꯏꯅ ꯐꯦꯟꯁꯤꯡ ꯇꯧꯒꯅꯤ ꯑꯩꯈꯣꯏ ꯐꯦꯟꯁꯤꯡ ꯑꯁꯤ ꯃꯈꯜ ꯃꯈꯜ ꯌꯨꯝ ꯂꯩꯌꯦ ꯃꯈꯜ ꯃꯤ ꯈꯔꯅ ꯖꯦꯜ ꯍꯥꯏꯔꯗꯤ ꯒ꯭ꯔꯤꯟ ꯅꯦꯠ ꯑꯁꯤ ꯌꯨꯖꯁꯨ ꯇꯧꯕꯅꯤ ꯌꯥꯎꯅ ꯁꯝꯕꯜ ꯁꯦꯝꯕꯁꯨ ꯌꯥꯎꯋꯦ ꯅꯠꯇ꯭ꯔꯒ ꯑꯩꯈꯣꯏꯅ ꯁꯤꯡꯅ ꯑꯗꯨꯝ ꯁꯝꯕꯜ ꯁꯦꯝꯕꯁꯨ ꯌꯥꯎꯕꯅꯤ ꯆꯥꯛꯁꯪꯗꯒꯤ ꯉꯥꯛꯊꯣꯛꯇ꯭ꯔꯗꯤ ꯑꯩꯈꯣꯏꯒꯤ ꯃꯄꯤ ꯃꯔꯣꯜꯁꯤ ꯂꯣꯏꯅꯃꯛ ꯆꯥꯊꯣꯛꯄꯤꯈ꯭ꯔꯅꯤ ꯑꯗꯨꯒꯤꯗꯃꯛ ꯑꯩꯈꯣꯏꯅ ꯁꯝꯕꯜ ꯌꯨꯝ ꯐꯖꯅ ꯁꯦꯝꯕ ꯇꯥꯕꯅꯤ ꯑꯩꯈꯣꯏꯒꯤ ꯄꯨꯛꯅꯤꯡ ꯍꯛꯆꯥꯡ ꯅꯠꯇ꯭ꯔꯒ ꯊꯋꯥꯏ ꯌꯨꯝ ꯌꯥꯎꯅ ꯍꯧꯔꯛꯄ ꯑꯩꯈꯣꯏꯒꯤ ꯏꯪꯈꯣꯜ ꯅꯠꯇ꯭ꯔꯒ ꯂꯩꯀꯣꯜ ꯑꯁꯤꯁꯦ ꯅꯨꯃꯤꯠ ꯑꯃꯗꯒꯤ ꯆꯥꯊꯣꯛꯄꯤꯈ꯭ꯔꯗꯤ ꯑꯩꯈꯣꯏ ꯃꯥꯡꯈ꯭ꯔꯅꯤ ꯑꯗꯨꯒꯤꯗꯃꯛ ꯑꯩꯈꯣꯏ ꯁꯝꯕꯜ ꯁꯦꯝꯕ ꯇꯥꯏ